ꯑꯩꯅ ꯉꯔꯥꯡ ꯕꯨꯛ ꯇꯧꯈꯤꯕꯗꯣ ꯃꯣꯔꯦ ꯕꯖꯥꯔꯗꯒꯤꯅ ꯇꯦꯡꯅꯧꯄꯜ ꯗꯤ ꯁꯤꯐꯥꯎ ꯆꯠꯄꯒꯤꯅꯤ ꯕꯨꯛ ꯇꯧꯕꯗꯣ ꯑꯗꯣ ꯕꯨꯛꯇꯣ ꯍꯧꯖꯤꯛ ꯑꯩ ꯏꯃꯥꯟꯅꯕꯒ ꯑꯩꯈꯣꯏꯒꯤ ꯑꯔꯖꯦꯟ ꯊꯕꯛ ꯑꯃ ꯂꯩꯕꯗꯒꯤ ꯃꯥꯒ ꯑꯩꯒ